ꯑꯩꯈꯣꯏꯒꯤ ꯀꯛꯆꯤꯡ ꯂꯣꯝꯗ ꯂꯩꯔꯤꯕ ꯃꯩꯇꯩ ꯏꯆꯤꯜ ꯏꯅꯥꯎꯁꯤꯡꯅ ꯁꯤꯖꯤꯟꯅꯔꯛꯄ ꯃꯇꯝꯗ ꯃꯩꯇꯩ ꯂꯣꯜ ꯑꯁꯤ ꯌꯥꯝꯅ ꯊꯨꯅ ꯁꯤꯖꯤꯟꯅꯔꯛꯄ ꯅꯠꯇ꯭ꯔꯒꯅ ꯌꯥꯝꯅ ꯈꯣꯏꯇꯛꯅ ꯑꯣꯏꯕ ꯂꯣꯜ ꯑꯃ ꯑꯣꯏꯅ ꯃꯈꯣꯏꯅ ꯁꯤꯖꯤꯟꯅꯔꯛꯏ